ꯃꯅꯤꯄꯨꯔꯗꯗꯤ ꯐꯖꯕ ꯃꯐꯝ ꯌꯥꯝ ꯊꯤꯅ ꯂꯩꯌꯦ ꯀꯣꯏꯕ ꯆꯠꯄꯀꯥꯟꯗꯁꯨ ꯑꯗꯨꯝ ꯍꯥꯏꯗꯤ ꯂꯣꯛꯇꯥꯛ ꯄꯥꯠꯇ ꯆꯠꯂꯁꯨ ꯐꯖꯕ ꯃꯦꯃꯣꯔꯦꯜ ꯀꯌꯥꯁꯨ ꯌꯥꯎꯋꯦ ꯑꯗꯨꯒ ꯐꯖꯕ ꯐꯖꯕ ꯃꯐꯝꯁꯨ ꯌꯥꯝ ꯆꯤꯡꯒꯨꯝꯕ ꯇꯨꯔꯦꯜꯒꯨꯝꯕ ꯀꯣꯏꯕ ꯆꯠꯄꯀꯥꯟꯗꯗ ꯏꯁꯄꯣꯠꯁꯨ ꯌꯥꯝ ꯐꯖꯕ ꯂꯩ ꯑꯗꯨꯗ ꯇꯧꯔꯤꯖꯝꯒꯨꯝꯕ ꯃꯤꯅ ꯐꯣꯔꯦꯟꯅꯔ ꯈꯣꯏ ꯀꯣꯏꯔꯛꯄ ꯂꯥꯛꯏꯁꯨ ꯃꯤꯅ ꯃꯐꯝ ꯆꯪꯗꯅ ꯂꯩꯔꯁꯨ ꯌꯥꯝ ꯌꯥꯝ ꯐꯖꯕ ꯂꯩ ꯑꯗꯨꯒ ꯃꯅꯤꯄꯨꯔꯗꯗꯤ ꯑꯗꯨꯝ ꯃꯦꯃꯣꯔꯦꯜꯒꯨꯝꯕ ꯌꯥꯝꯅ ꯂꯩ ꯍꯥꯏꯗꯤ ꯈꯣꯡꯖꯣꯝꯒꯨꯝꯕ ꯃꯤꯅ ꯀꯣꯏꯕ ꯆꯠꯄꯀꯥꯟꯗꯁꯨ ꯃꯐꯝ ꯐꯖ ꯐꯖꯕ ꯌꯥꯝ ꯊꯤꯅ ꯂꯩꯌꯦ ꯑꯗꯨ ꯑꯣꯏꯔꯒꯁꯨ ꯆꯠꯄꯀꯥꯟꯗꯗꯤ ꯌꯥꯝ ꯃꯔꯨꯞꯈꯣꯏ ꯌꯥꯝ ꯄꯨꯜꯂꯒ ꯆꯠꯄ ꯈꯣꯠꯄ ꯑꯦꯟꯖꯣꯏ ꯇꯧꯕ ꯋꯥꯔꯤꯒꯨꯝꯕ ꯁꯥꯟꯃꯤꯟꯅꯔ ꯀꯣꯏꯕ ꯆꯠꯄꯀꯥꯟꯗꯤ ꯌꯥꯝꯅ ꯐꯖꯩ ꯑꯗꯨꯒ ꯆꯤꯡꯒꯨꯝꯕꯁꯨ ꯆꯤꯡ ꯀꯥꯕ ꯀꯥꯟꯗꯗꯤ ꯚ꯭ꯌꯨꯒꯨꯝꯕꯁꯨ ꯆꯤꯡꯒꯤ ꯚ꯭ꯌꯨ ꯍꯥꯏꯗꯤ ꯐꯖꯕ ꯊꯤꯕ ꯌꯥꯝ ꯌꯥꯎꯏ ꯑꯗꯨ ꯑꯣꯏꯔꯁꯨ ꯑꯗꯨꯒ ꯐꯖꯕ ꯊꯤꯕ ꯈꯣꯠꯄ ꯀꯥꯟꯗꯗꯤ ꯌꯥꯝ ꯊꯤꯅ ꯐꯖꯕ ꯍꯦꯜꯂꯤ ꯃꯅꯤꯄꯨꯔꯗꯁꯨ ꯃꯐꯝ ꯐꯖꯕ ꯌꯥꯝꯅ ꯂꯩꯌꯦ ꯀꯣꯏꯕ ꯆꯠꯄꯀꯥꯟꯗ ꯐꯖꯕ ꯑꯣꯏꯕ ꯃꯅꯤꯄꯨꯔꯗꯗꯤ ꯃꯐꯝ ꯐꯖꯕ ꯍꯥꯏꯔꯗꯤ ꯌꯥꯝꯅ ꯂꯩ ꯆꯤꯡꯗ ꯆꯠꯄ ꯀꯥꯟꯗ ꯚ꯭ꯌꯨꯁꯤ ꯌꯥꯝꯅ ꯐꯖꯕ ꯂꯩ ꯆꯠꯄ ꯀꯥꯟꯗꯁꯨ ꯋꯦꯗꯔꯒꯁꯨ ꯌꯥꯝꯅ ꯐꯖꯕ ꯂꯩ ꯌꯥꯝꯅ ꯔꯣꯃꯥꯟꯇꯤꯛ ꯑꯣꯏꯕꯁꯨ ꯂꯩ ꯃꯔꯛꯇ ꯀꯣꯏꯕ ꯆꯠꯄꯀꯥꯟꯗ ꯏꯁꯄꯣꯠ ꯃꯐꯝꯒꯨꯝꯕꯁꯨ ꯄꯤꯛꯅꯤꯛ ꯇꯧꯅꯤꯉꯥꯏ ꯃꯐꯝ ꯍꯥꯏꯔ ꯑꯣꯏꯔꯁꯨ ꯆꯤꯡ ꯃꯄꯥꯟ ꯆꯠꯂꯒ ꯇꯧꯔꯦꯜꯒꯨꯝꯕꯗ ꯐꯖꯕ ꯋꯥꯇꯔꯐꯣꯜꯒꯨꯝꯕ ꯂꯩꯌꯦ ꯍꯥꯏꯔꯗꯤ ꯄꯥꯔꯛꯀꯨꯝꯕꯁꯦ ꯌꯥꯝ ꯊꯤꯅ ꯂꯩ ꯃꯦꯃꯣꯔꯦꯜ ꯃꯐꯝꯁꯨ ꯌꯥꯝ ꯊꯤꯅ ꯂꯩ ꯑꯗꯨ ꯑꯣꯏꯔꯒ ꯆꯤꯡꯗ ꯆꯠꯄ ꯀꯥꯟꯗꯗꯤ ꯑꯗꯨꯗ ꯍꯥꯏꯗꯤ ꯔꯥꯏꯠꯀꯨꯝꯕ ꯆꯠꯄ ꯀꯥꯟꯗꯗꯤ ꯔꯥꯏꯠꯀꯨꯝꯕ ꯑꯗꯗꯤ ꯍꯦꯟꯅ ꯐꯖꯕ ꯂꯩ ꯌꯥꯝꯅ ꯑꯦꯟꯖꯣꯏ ꯇꯧꯋꯤ ꯌꯥꯝꯅ ꯃꯦꯃꯣꯔꯦꯕꯜꯁꯨ ꯑꯣꯏꯌꯦ ꯑꯗꯨꯒ ꯆꯤꯡ ꯂꯥꯏꯛ ꯄꯤꯛꯅꯤꯛꯀꯨꯝꯕ ꯆꯠꯄꯀꯥꯟꯗꯁꯨ ꯃꯐꯝ ꯄꯤꯛꯅꯤꯛ ꯆꯠꯄ ꯃꯐꯝ ꯆꯤꯡꯗ ꯆꯠꯄꯀꯥꯟꯗꯗꯤ ꯍꯦꯟꯅ ꯅꯨꯡꯉꯥꯏꯌꯦ ꯑꯗꯣ ꯆꯥꯟꯗꯦꯜ ꯂꯣꯝꯗꯁꯨ ꯏꯝꯐꯥꯜꯂꯣꯝꯗꯁꯨ ꯂꯩ ꯑꯦꯚ꯭ꯔꯤ ꯗꯤꯁꯇ꯭ꯔꯤꯛꯇ ꯃꯐꯝ ꯐꯖ ꯐꯖꯕ ꯌꯥꯝꯅ ꯂꯩ ꯑꯗꯨꯒ ꯑꯩ ꯅꯦꯆꯔꯔꯣꯝꯗ ꯍꯥꯏꯔꯗꯤ ꯅꯦꯆꯔ ꯍꯥꯏꯁꯤꯅ ꯈ꯭ꯋꯥꯏꯗꯒꯤ ꯐꯖꯕ ꯃꯐꯝꯗꯤ ꯑꯣꯏꯌꯦ ꯂꯥꯏꯛ ꯆꯤꯡ ꯂꯣꯝꯗ ꯆꯠꯄꯀꯥꯟꯗꯗꯤ ꯒ꯭ꯔꯤꯟꯂꯤ ꯋꯥꯇꯔꯐꯣꯜ ꯗꯥ ꯚ꯭ꯌꯨ ꯑꯗꯨꯒꯨꯝꯕ ꯂꯣꯏꯅ ꯌꯥꯎꯏ ꯎꯕꯁꯨ ꯐꯪꯉꯤ ꯑꯗꯨꯒ ꯇꯝꯂꯣꯝꯗ ꯂꯩꯕꯀꯥꯟꯗꯗꯤ ꯂꯥꯏꯛ ꯄꯥꯔꯛꯀꯨꯝꯕ ꯄꯥꯔꯛꯀꯨꯝꯕ ꯒꯥꯔꯗꯦꯟꯒꯨꯝꯕ ꯁꯤꯅꯔꯤꯒꯨꯝꯕ ꯃꯌꯥꯝꯁꯤ ꯌꯥꯎꯏ ꯑꯗꯨꯝꯕ ꯎꯕ ꯆꯠꯄꯀꯥꯟꯗꯗꯤ ꯈꯔ ꯌꯥꯝꯅ ꯐꯖꯩ ꯑꯗꯨꯒ ꯔꯥꯏꯠ ꯆꯠꯄꯀꯥꯟꯗꯗꯤ ꯃꯔꯨꯞ ꯃꯄꯥꯡ ꯈꯣꯏꯒ ꯆꯠꯄ ꯀꯥꯟꯗꯗꯤ ꯂꯝꯕꯤ ꯃꯇꯥꯏꯗ ꯂꯦꯞꯂꯒ ꯐꯖꯕ ꯃꯐꯝꯗ ꯈꯨꯗꯤꯡꯗ ꯐꯣꯇꯣ ꯀꯥꯞꯄ ꯈꯣꯠꯄ ꯇꯧꯏ ꯑꯗꯨꯒ ꯂꯥꯏꯛ ꯍꯥꯏꯋꯦ ꯃꯅꯤꯄꯨꯔꯒꯤ ꯍꯥꯏꯋꯦꯒꯨꯝꯕ ꯐꯖꯕꯗꯤ ꯂꯩ ꯃꯤ ꯂꯝ ꯂꯥꯏꯛ ꯑꯥ ꯃꯤꯒꯤ ꯂꯝꯒꯨꯝꯕ ꯇꯣꯛꯀ꯭ꯌꯣꯒꯨꯝꯕ ꯆꯩꯅꯥꯒꯨꯝꯕꯗꯤ ꯌꯧꯗꯦ ꯑꯗꯨ ꯑꯣꯏꯔꯁꯨ ꯂꯥꯏꯛ ꯏꯁꯇꯦꯠ ꯑꯃꯅꯤꯅ ꯐꯖꯕ ꯃꯐꯝ ꯑꯣꯏꯌꯦ ꯑꯗꯨꯅ ꯀꯣꯏꯕ ꯆꯠꯄꯀꯥꯟꯗꯗꯤ ꯂꯥꯏꯛ ꯋꯥꯔꯤꯒꯨꯝꯕ ꯊꯤꯅ ꯑꯃꯁꯨ ꯍꯥꯏꯒꯦ ꯑꯣꯏꯔꯁꯨ ꯋꯥꯔꯤꯗꯤ ꯅꯨꯡꯁꯤꯕ ꯃꯐꯝ ꯐꯖꯕ ꯃꯐꯝ ꯆꯤꯡꯂꯣꯝꯗꯅ ꯃꯐꯝ ꯐꯖꯩ ꯇꯝꯂꯣꯝꯗꯁꯨ ꯃꯐꯝ ꯐꯖꯩ ꯀꯣꯏꯕ ꯆꯠꯄꯀꯥꯟꯗꯁꯨ ꯃꯐꯝ ꯐꯖꯩ ꯅꯦꯆꯔꯒꯨꯝꯕ ꯌꯦꯡꯕ ꯆꯠꯄꯀꯥꯟꯗ ꯖꯨꯗꯁꯨ ꯃꯐꯝ ꯐꯖꯩ ꯄꯥꯔꯛꯇꯁꯨ ꯒꯥꯔꯗꯦꯟꯒꯨꯝꯕꯗꯁꯨ ꯀꯣꯏꯕ ꯆꯠꯄ ꯃꯐꯝ ꯃꯌꯥꯝ ꯂꯩ ꯑꯗꯨꯒ ꯂꯣꯛꯇꯥꯛ ꯄꯥꯠ ꯆꯠꯄꯀꯥꯟꯗꯗꯤ ꯍꯦꯟꯅ ꯐꯖꯕ ꯂꯩ ꯂꯣꯛꯇꯥꯛ ꯄꯥꯠꯇꯗꯤ ꯍꯤꯒꯨꯝꯕ ꯇꯣꯡꯕ ꯕꯣꯠ ꯇꯣꯡꯅꯤꯡꯕ ꯇꯣꯡꯕ ꯕꯣꯠ ꯔꯥꯏꯠ ꯇꯧꯕꯒꯨꯝꯕ ꯃꯌꯥꯝꯕꯁꯤ ꯌꯥꯎꯏ ꯑꯗꯨꯒꯨꯝꯕꯗ ꯆꯠꯂꯒ ꯑꯦꯟꯖꯣꯏ ꯇꯧꯕ ꯃꯔꯨꯞ ꯃꯄꯥꯡꯒꯨꯝꯕꯗ ꯑꯦꯟꯖꯣꯏ ꯇꯧꯕ ꯑꯗꯨꯒ ꯋꯥꯔꯤꯒꯨꯝꯕ ꯁꯥꯟꯅꯕꯀꯥꯟꯗꯤ ꯌꯥꯝ ꯊꯤꯅ ꯅꯨꯡꯉꯥꯏ ꯑꯗꯨ ꯑꯣꯏꯔꯁꯨ ꯋꯥꯔꯤꯗꯤ ꯑꯗꯨꯝ ꯀꯩꯍꯥꯏꯁꯤꯔꯥ

ꯑꯗꯨꯒ ꯃꯅꯤꯄꯨꯔ ꯏꯟꯗꯤꯌꯥ ꯃꯅꯤꯄꯨꯔ ꯃꯅꯤꯄꯨꯔ ꯑꯁꯦ ꯂꯥꯏꯛ ꯅꯦꯆꯔ ꯅꯦꯆꯔ ꯌꯦꯡꯅꯤꯡꯕ ꯂꯥꯏꯛ ꯎꯅꯥꯁꯨ ꯌꯥꯝꯅ ꯍꯧꯏ ꯇꯨꯔꯦꯜꯁꯨ ꯈꯔ ꯌꯥꯝꯃꯤ ꯂꯝꯕꯤꯁꯨ ꯈꯔ ꯎꯆꯦꯛ ꯋꯥꯌꯥꯁꯨ ꯌꯥꯝ ꯂꯩ ꯑꯃꯗ ꯆꯠꯂꯦ ꯑꯃꯗ ꯐꯥꯎꯋꯦ ꯑꯃꯗ ꯆꯠꯂꯦ ꯑꯃꯗ ꯐꯥꯎꯋꯦ ꯂꯥꯏꯛ ꯑꯗꯨ ꯔꯦꯟꯗꯝ ꯄ꯭ꯂꯦꯁꯀꯨꯝꯕ ꯎꯈ꯭ꯔꯨꯜꯒꯨꯝꯕ ꯂꯥꯏꯛ ꯁꯦꯅꯥꯄꯇꯤ ꯂꯥꯏꯛ ꯆꯨꯔꯆꯥꯟꯄꯨꯔꯒꯨꯝꯕ ꯆꯠꯄꯀꯥꯟꯗꯤ ꯑꯃꯗ ꯆꯠꯂꯤ ꯑꯃꯗ ꯐꯥꯎꯋꯤ ꯑꯃꯗ ꯆꯠꯂꯤ ꯑꯃꯗ ꯐꯥꯎꯋꯤ ꯑꯗꯨꯝꯕ ꯑꯦꯟꯖꯣꯏ ꯌꯝ ꯇꯧꯏ ꯈꯣꯠꯂꯤ ꯑꯗꯨꯒ ꯐꯖꯕ ꯃꯐꯝꯗꯗꯤ ꯆꯠꯂꯦ ꯑꯦꯟꯖꯣꯏ ꯇꯧꯋꯦ ꯄꯤꯛꯅꯤꯛ ꯇꯧꯕꯀꯥꯟꯗꯗꯤ ꯍꯦꯟꯅ ꯃꯦꯃꯣꯔꯦꯕꯜꯁꯨ ꯑꯣꯏꯌꯦ ꯋꯥꯔꯤ ꯋꯇꯥꯏꯁꯨ ꯑꯗꯨꯝ ꯅꯨꯡꯉꯥꯏꯕꯁꯨ ꯑꯣꯏ ꯈꯣꯠꯂꯤ ꯑꯗꯨꯒ ꯑꯔꯥꯞꯄ ꯃꯐꯝꯗꯗꯤ ꯅꯨꯡꯁꯤꯕ ꯃꯇꯝꯁꯨ ꯑꯣꯏꯌꯦ ꯋꯥꯔꯤꯔ ꯂꯩ ꯑꯗꯨꯒ ꯃꯦꯃꯣꯔꯦꯜꯕꯜ ꯄꯥꯔꯛ ꯍꯥꯏꯔꯗꯤ ꯈꯣꯡꯖꯣꯝꯒꯨꯝꯕ ꯑꯗꯨ ꯂꯥꯏꯛ ꯍꯤꯁꯇ꯭ꯔꯤ ꯂꯩꯔꯝꯕ ꯃꯐꯝ ꯊꯥꯏꯅꯒꯤ ꯑꯩꯈꯣꯏ ꯃꯅꯤꯄꯨꯔ ꯁꯦꯝꯕꯤꯕ ꯑꯍꯟꯒꯨꯝꯕ ꯈꯣꯏ ꯁꯤꯅꯕ ꯃꯐꯝ ꯃꯣꯏꯒꯤ ꯕꯔꯤ ꯇꯧꯅꯕ ꯃꯐꯝ ꯑꯁꯦ ꯄꯥꯡꯉꯜꯗꯁꯨ ꯂꯩ ꯑꯩꯈꯣꯏꯗꯁꯨ ꯍꯤꯁꯇ꯭ꯔꯤ ꯎꯕꯁꯨ ꯐꯪꯉꯤ ꯃꯐꯝꯁꯨ ꯐꯖꯩ ꯃꯣꯏꯒꯤ ꯃꯣꯏꯒꯤ ꯃꯐꯝ ꯀꯔꯤ ꯇꯧꯅꯕ ꯃꯐꯝꯁꯤ ꯎꯔꯒ ꯍꯔꯥꯎ ꯀꯨꯝꯃꯩꯁꯨ ꯌꯥꯝ ꯂꯩ ꯑꯗꯨꯅ ꯌꯥꯝ ꯊꯤꯅ ꯂꯩ ꯍꯔꯥꯎꯏ ꯈꯣꯠꯂꯤ ꯑꯃꯨꯛ ꯍꯟꯅ ꯎꯔꯒ ꯌꯥꯝꯅ ꯃꯦꯃꯣꯔꯦꯕꯜꯁꯨ ꯑꯣꯏꯌꯦ ꯐꯖꯕꯁꯨ ꯂꯩ ꯅꯨꯡꯉꯥꯏꯁꯨ ꯅꯨꯡꯉꯥꯏ ꯌꯥꯝꯅ ꯌꯥꯝ ꯐꯖꯩ